ꯑꯩꯅ ꯊꯥꯈꯤꯕ ꯄꯥꯝꯕꯤ ꯑꯗꯨꯗꯤ ꯄꯝꯄ꯭ꯔꯥ ꯍꯩꯅꯧ ꯀꯣꯝꯂꯥ ꯄꯨꯡꯗꯣꯟꯅꯤ ꯍꯥꯏꯔꯤꯕ ꯄꯣꯠ ꯑꯁꯤ ꯊꯥꯕ ꯃꯇꯝꯗ ꯑꯩꯅ ꯇꯧꯈꯤꯕ ꯊꯕꯛꯁꯤꯡ ꯑꯗꯨꯗꯤ ꯌꯥꯝꯅ ꯋꯥꯈꯤ ꯑꯩꯅ ꯒꯥꯔꯗꯦꯅꯤꯡ ꯑꯁꯤꯕꯨ ꯌꯥꯝꯅ ꯄꯥꯝꯖꯕ ꯃꯔꯝꯅ ꯌꯥꯝꯅ ꯋꯥꯅ ꯍꯣꯠꯅꯗꯨꯅ ꯍꯩꯅꯧ ꯄꯥꯝꯕꯤ ꯇꯔꯥ ꯊꯥꯈꯤ ꯍꯥꯏꯔꯤꯕ ꯄꯥꯝꯕꯤ ꯑꯁꯤ ꯊꯥꯕ ꯃꯇꯝꯗ ꯑꯩꯅ ꯂꯩꯀꯥꯏꯒꯤ ꯐ꯭ꯔꯦꯟ ꯑꯃꯒꯤ ꯑꯃꯗꯒꯤ ꯍꯩꯅꯧ ꯄꯥꯝꯕꯤ ꯈꯔ ꯂꯧꯔꯒ ꯌꯨꯝꯗ ꯂꯥꯛꯑꯦ ꯌꯨꯝ ꯌꯧꯔꯕ ꯃꯇꯨꯡ ꯑꯩꯅ ꯊꯥꯒꯗꯧꯔꯤꯕ ꯃꯐꯝ ꯑꯗꯨ ꯅꯥꯄꯤ ꯁꯦꯡꯗꯣꯛꯂꯦ ꯐꯖꯅ ꯑꯗꯨꯒꯤ ꯃꯇꯨꯡꯗ ꯌꯣꯠꯄꯥꯛꯅ ꯑꯃꯨꯛ ꯇꯧꯊꯣꯛꯏ ꯑꯍꯨꯝꯂꯛ ꯃꯈꯣꯡ ꯐꯖꯅ ꯌꯥꯟꯊꯣꯛꯂꯕ ꯃꯇꯨꯡ ꯅꯨꯡꯁꯥꯗ ꯅꯨꯃꯤꯠ ꯐꯥꯏꯚ ꯇꯨ ꯁꯤꯛꯁ ꯗꯦꯁ ꯀꯪꯍꯜꯂꯕ ꯃꯇꯨꯡ ꯂꯩꯕꯥꯛ ꯑꯗꯨ ꯐꯖꯅ ꯑꯃꯨꯛ ꯀꯨꯞꯅ ꯊꯨꯒꯥꯏꯔꯒ ꯊꯝꯂꯦ ꯃꯗꯨꯒꯤ ꯃꯇꯨꯡꯗ ꯂꯩꯔꯝꯕ ꯅꯥꯄꯤ ꯑꯃꯗꯤ ꯎꯅꯥ ꯇꯤꯟ ꯀꯌꯥ ꯂꯧꯊꯣꯛꯂꯕ ꯃꯇꯨꯡꯗ ꯊꯥꯅꯕ ꯀꯣꯝ ꯃꯆꯥ ꯃꯆꯥ ꯇꯧꯕ ꯍꯧꯏ ꯀꯣꯝ ꯇꯧꯕ ꯂꯣꯏꯔꯕ ꯃꯇꯨꯡ ꯏꯁꯤꯡ ꯈꯔ ꯆꯥꯏꯁꯤꯜꯂꯒ ꯊꯝꯃꯤ ꯏꯁꯤꯡ ꯆꯣꯠꯄ ꯑꯁꯤꯅ ꯄꯥꯝꯕꯤ ꯑꯁꯤꯕꯨ ꯊꯨꯅ ꯍꯧꯕꯗ ꯃꯇꯦꯡ ꯄꯥꯡꯏ ꯍꯩꯅꯧ ꯄꯥꯝꯕꯤ ꯑꯗꯨ ꯏꯁꯤꯡ ꯆꯣꯠꯂꯕ ꯀꯣꯝ ꯑꯗꯨꯗ ꯇꯞꯅ ꯊꯝꯗꯨꯅ ꯊꯥꯏ ꯑꯗꯨꯒꯤ ꯃꯇꯨꯡ ꯂꯩꯕꯥꯛ ꯑꯗꯨ ꯇꯞꯅ ꯇꯞꯅ ꯍꯥꯞꯆꯤꯜꯂꯤ ꯊꯥꯕ ꯂꯣꯏꯔꯕ ꯃꯇꯨꯡꯗ ꯏꯁꯤꯡ ꯈꯔ ꯑꯃꯨꯛ ꯆꯥꯏ ꯑꯁꯨꯝꯅ ꯂꯦꯝꯍꯧꯔꯤꯕ ꯄꯥꯝꯕꯤꯁꯤꯡ ꯑꯗꯨꯁꯨ ꯊꯥꯏ ꯑꯩꯅ ꯄꯥꯝꯕꯤ ꯑꯗꯨꯅ ꯐꯖꯟꯅ ꯍꯧꯗ꯭ꯔꯤꯕ ꯐꯥꯎ ꯏꯁꯤꯡ ꯈꯔ ꯈꯔ ꯅꯨꯡꯇꯤꯒꯤ ꯑꯍꯨꯝꯂꯛ ꯆꯥꯏꯕꯤꯗꯨꯅ ꯄꯥꯝꯕꯤ ꯑꯗꯨ ꯍꯧꯅꯕ ꯍꯣꯠꯅꯩ ꯃꯇꯝꯒꯤ ꯃꯇꯨꯡ ꯏꯟꯅ ꯐꯖꯅ ꯍꯧꯔꯕ ꯄꯥꯝꯕꯤ ꯑꯗꯨ ꯃꯔꯛ ꯃꯔꯛꯇ ꯅꯥꯄꯤ ꯁꯦꯝꯗꯣꯛꯄ ꯍꯥꯔ ꯁꯟꯊꯤ ꯌꯦꯟꯊꯤ ꯍꯥꯞꯄꯤꯕ ꯑꯁꯤ ꯇꯧꯏ ꯃꯄꯨꯡ ꯃꯔꯩ ꯐꯥꯔꯕ ꯃꯇꯨꯡꯗ ꯂꯩ ꯄꯥꯟꯕ ꯍꯧꯔꯛꯏ ꯑꯗꯨꯒꯤ ꯃꯇꯨꯡꯗ ꯆꯥꯅꯕ ꯃꯍꯩ ꯑꯃꯨꯛ ꯄꯥꯟꯕ ꯍꯧꯔꯛꯏ ꯃꯍꯩ ꯄꯥꯟꯕ ꯍꯧꯔꯛꯄ ꯃꯇꯝꯗ ꯀꯦꯟꯗꯅꯕ ꯍꯤꯗꯥꯛ ꯑꯃꯁꯨꯡ ꯕꯤꯇꯃꯤꯟꯒꯨꯝꯕꯁꯨ ꯀꯥꯞꯊꯣꯛꯏ ꯑꯁꯨꯝꯅ ꯍꯤꯗꯥꯛ ꯀꯥꯞꯄ ꯑꯁꯤꯅ ꯄꯣꯠꯊꯣꯛ ꯍꯦꯟꯒꯠꯂꯤ ꯑꯃꯁꯨꯡ ꯇꯤꯟ ꯀꯥꯡꯅ ꯆꯥꯕꯗꯒꯤ ꯀꯟꯕ ꯉꯝꯏ ꯃꯔꯝ ꯑꯁꯤꯅ ꯑꯩꯈꯣꯏꯅ ꯃꯍꯩ ꯄꯥꯟꯂꯛꯄ ꯃꯇꯝꯗ ꯌꯥꯝꯅ ꯆꯦꯛꯁꯤꯟꯕ ꯃꯊꯧ ꯇꯥꯏ ꯀꯔꯤꯒꯨꯝꯕ ꯎꯍꯩ ꯌꯥꯝꯅ ꯄꯥꯟꯕ ꯃꯔꯝꯗꯒꯤ ꯄꯥꯝꯕꯤꯒꯤ ꯃꯁꯥ ꯑꯗꯨ ꯇꯦꯛꯄ ꯎꯔꯒꯗꯤ ꯑꯩꯈꯣꯏꯅ ꯋꯥ ꯅꯠꯇ꯭ꯔꯒ ꯎ ꯑꯃꯅ ꯃꯁꯥ ꯅꯠꯇ꯭ꯔꯒ ꯄꯥꯝꯕꯤ ꯑꯗꯨ ꯉꯥꯛꯇꯨꯅ ꯊꯝꯃꯤ ꯑꯁꯨꯝꯅ ꯑꯩꯅ ꯄꯥꯝꯕꯤ ꯊꯥꯕ ꯑꯃꯁꯨꯡ ꯌꯦꯡꯁꯤꯟꯕ ꯇꯧꯏ